ꯑꯩꯈꯣꯏꯒꯤ ꯔꯖꯌꯒꯤ ꯏꯗꯨꯀꯦꯁꯟ ꯁꯤꯁꯇꯦꯝꯗ ꯃꯅꯤꯄꯨꯔꯤ ꯂꯣꯟꯅ ꯂꯧꯔꯤꯕ ꯊꯧꯗꯥꯡ ꯑꯗꯨꯗꯤ ꯃꯩꯇꯩꯂꯣꯟ ꯑꯁꯤ ꯃꯅꯤꯄꯨꯔꯒꯤ ꯈ꯭ꯋꯥꯏꯗꯒꯤ ꯃꯔꯨꯑꯣꯏꯕ ꯂꯣꯟ ꯑꯃꯅꯤ ꯂꯣꯟ ꯑꯁꯤꯅ ꯖꯥꯠ ꯃꯥꯟꯅꯕ ꯂꯣꯟ ꯃꯥꯟꯅꯗꯕ ꯃꯈꯩ ꯄꯥꯎ ꯐꯥꯎꯅꯍꯜꯂꯤ ꯃꯩꯇꯩꯂꯣꯟ ꯑꯁꯤ ꯍꯟꯗꯛ ꯅꯤꯄꯥꯜꯁꯨꯕ ꯁꯦꯗꯨꯜꯗ ꯆꯜꯍꯟꯗꯨꯅ ꯂꯣꯟ ꯑꯁꯤꯕꯨ ꯆꯥꯎꯈꯠꯂꯤ ꯍꯥꯏꯕ ꯎꯠꯂꯤ